ꯍꯜꯂꯣ ꯍꯜꯂꯣ

ꯑꯥ

ꯍꯜꯂꯣ ꯇꯥꯕꯔꯣ ꯑꯣ ꯑꯧ ꯆꯥꯛꯀꯧꯕꯗꯤ ꯌꯧꯁꯤꯜꯂꯛꯂꯦ ꯈꯪꯗꯦ ꯑꯩꯈꯣꯏꯒꯤ ꯈꯪꯗꯦ ꯅꯤꯡꯉꯣꯜꯁꯨ ꯌꯥꯝ ꯌꯥꯝꯏ ꯀꯃꯥꯏꯅ ꯀꯃꯥꯏꯅ ꯇꯧꯁꯤꯒꯦ ꯀꯧꯗꯕꯗꯤ ꯌꯥꯔꯣꯏ ꯀꯨꯝ ꯑꯃꯒꯤ ꯑꯃꯨꯛ ꯈꯛꯇꯅꯤꯅꯀꯣ ꯑꯗꯣ ꯆꯥꯛꯀꯧꯕꯒꯤ ꯅꯪꯁꯨ ꯅꯪ ꯆꯥꯛꯀꯧꯕ ꯆꯠꯇꯣꯏ ꯅꯠꯇ꯭ꯔꯣ ꯑꯣ ꯑꯗꯨ ꯌꯦꯡꯎ ꯆꯥꯛꯀꯧꯕꯅꯦꯅ ꯇꯧꯔꯤꯁꯦ ꯃꯌꯥꯝ ꯃꯌꯥꯝꯒꯤ ꯆꯠꯅꯕꯤꯅꯦꯅꯁꯨ ꯇꯧꯔꯦꯀꯣ ꯑꯗ ꯁꯤꯗꯩꯗ ꯑꯅꯧꯕ ꯁꯦꯠꯅꯤꯡꯏꯒ ꯆꯥꯅꯤꯡꯏꯒ ꯃꯤꯅ ꯑꯅꯧꯕ ꯏꯜꯂꯗꯤ ꯑꯩꯈꯣꯏꯁꯨ ꯏꯟꯅꯤꯡꯂꯛꯀꯅꯤ ꯑꯗꯒꯤ ꯌꯨꯝꯗꯁꯨ ꯀꯧꯗꯣꯔꯤꯕꯅꯤꯅ ꯑꯗꯨꯒꯤ ꯃꯌꯥꯝ ꯑꯃ ꯑꯗꯒꯤ ꯈꯪꯗꯦꯗ ꯅꯤꯡꯉꯣꯜꯁꯨ ꯌꯥꯝ ꯌꯥꯝꯂꯤꯕꯅꯤꯅꯀꯣ ꯑꯗꯒꯤ ꯂꯩꯀꯥꯏꯒꯤ ꯍꯥꯏꯕ ꯑꯃꯁꯨ ꯂꯩꯔꯤꯀꯣ ꯑꯗꯨꯅ ꯃꯌꯥꯝ ꯁꯤꯒꯤ ꯈꯪꯗꯦ ꯀꯔꯝ ꯍꯥꯏꯅꯕꯨ ꯁꯤꯟꯗꯣꯏꯅꯣ ꯄꯩꯁꯥ ꯅꯨꯡꯁꯥ ꯑꯃ ꯑꯃꯀꯣ ꯐꯤꯁꯨ ꯑꯃꯇ ꯂꯩꯅꯤꯡꯏ ꯅꯪ ꯂꯩꯅꯤꯡꯗ꯭ꯔꯣ ꯐꯤ ꯂꯩꯅꯤꯡꯗ꯭ꯔꯣ ꯄꯥꯝꯗ꯭ꯔꯣ ꯑꯧ ꯍꯣꯏ ꯑꯗꯨꯅꯦ ꯐꯤ ꯂꯩꯁꯦ ꯕꯖꯥꯔ ꯆꯠꯂꯨꯁꯤꯔꯣ ꯅꯣꯡꯃ ꯀꯨꯏꯁꯨ ꯀꯨꯏꯁꯤꯜꯂꯛꯇ꯭ꯔꯦꯀꯣ ꯃꯆꯨ ꯍꯧꯖꯤꯛꯇꯤ ꯃꯆꯨ ꯁꯨꯠ ꯁꯨꯠ ꯅꯦꯅ ꯇꯧꯏ ꯅꯍꯥꯟ ꯋꯥꯏꯒꯤ ꯐꯤꯒꯦꯗꯨꯗꯤ ꯃꯄꯥꯟ ꯄꯤꯛꯏꯒ ꯑꯗꯒꯤꯗꯤ ꯀꯩꯅꯣ ꯇꯧ ꯄꯤꯛꯂꯕꯅꯤꯅ ꯑꯩꯈꯣꯏꯁꯨ ꯁꯦꯠꯅꯤꯡꯗ꯭ꯔꯦꯀꯣ ꯑꯗꯨꯅ ꯐꯅꯦꯛꯁꯨ ꯄꯥꯝꯃꯦ ꯑꯃꯇꯪ ꯌꯥꯝꯅ ꯇꯥꯡꯕ ꯅꯠꯇ꯭ꯔꯒꯁꯨꯀꯣ ꯃꯌꯥꯝꯅ ꯌꯥꯅꯕ ꯍꯥꯏꯇꯔꯦ ꯁꯨꯝ ꯔꯥꯅꯤꯒꯗꯣ ꯃꯆꯨ ꯈꯜꯂꯨꯁꯤꯅꯦ ꯅꯣꯡꯃꯀꯣ ꯅꯣꯏ ꯅꯤꯡꯉꯣꯜ ꯀꯧꯔꯣꯏꯗ꯭ꯔꯣ

ꯑꯣ ꯍꯣꯏ ꯑꯗꯨꯅꯦ ꯇꯧꯗꯕꯁꯨ ꯌꯥꯗꯦ ꯀꯨꯝ ꯑꯃꯒꯤꯅꯤꯅ ꯑꯩꯁꯨꯅꯤ ꯑꯩꯈꯣꯏꯒꯤ ꯅꯤꯡꯉꯣꯜꯒꯩꯅꯦ ꯑꯗꯒꯤ ꯂꯩꯀꯥꯏꯒꯤ ꯃꯌꯥꯝ ꯃꯌꯥꯝ ꯆꯩꯔꯥꯎꯕ ꯃꯛꯇ ꯑꯣꯏꯔꯦ ꯃꯌꯥꯝ ꯄꯤꯔꯝꯂꯕꯅꯤꯅꯀꯣ ꯑꯩꯈꯣꯏꯁꯨ ꯄꯤꯗꯕꯁꯨ ꯅꯨꯡꯉꯥꯏꯇꯦ ꯑꯗꯨ ꯕꯖꯥꯔ ꯆꯠꯂꯒ ꯈꯜꯂꯨꯁꯤꯅꯦ ꯃꯆꯨ ꯃꯃꯦꯟ ꯀꯔꯤ ꯇꯧꯁꯤꯒꯦ ꯈꯣꯠꯁꯤꯒꯦꯀꯣ ꯑꯗꯒꯤ ꯑꯩꯈꯣꯏꯒꯤ ꯐꯤꯗꯨꯁꯨ ꯂꯩꯔꯨꯔꯁꯦ ꯑꯣ ꯀꯔꯤ ꯃꯆꯨꯗ ꯀꯔꯤ ꯀꯔꯤ ꯃꯆꯨ ꯂꯩ ꯑꯥ ꯑꯣ ꯑꯩꯗꯤ ꯀꯔꯤ ꯂꯩꯗꯣꯏꯅꯣ ꯈꯪꯗꯦꯅꯦ ꯑꯗꯨꯕꯣ ꯑꯩꯗꯤ ꯑꯩꯈꯣꯏ ꯅꯤꯡꯉꯣꯜ ꯀꯩꯅꯣꯁꯦꯀꯣ ꯂꯩꯀꯥꯏꯒꯤꯗꯨꯕꯨꯗꯤ ꯀꯩꯅꯣꯝꯃ ꯐꯤ ꯂꯩꯁꯤꯔꯥ ꯐꯅꯦꯛ ꯂꯩꯁꯤꯔꯥ ꯈꯪꯗꯦ ꯑꯩꯈꯣꯏꯒꯤꯗꯤ ꯀꯩꯅꯣ ꯇꯧꯔꯣꯅ ꯍꯥꯏꯅꯦ ꯃꯥꯁꯨ ꯃꯨꯛꯀꯥ ꯍꯧꯖꯤꯛꯇꯤ ꯃꯨꯛꯀꯥꯁꯤ ꯃꯌꯥꯝ ꯇꯧꯅꯔꯕꯅꯤꯅꯀꯣ ꯃꯨꯛꯀꯥꯁꯦ ꯃꯨꯛꯀꯥꯁꯦ ꯂꯩꯒꯗ꯭ꯔꯥ ꯈꯪꯗꯦ ꯔꯥꯅꯤ ꯃꯇꯦꯛ ꯀꯨꯝꯕꯀꯣ ꯐꯅꯦꯛꯀ ꯐꯅꯦꯛ ꯌꯥꯎꯔꯕꯅꯤꯅ ꯐꯤ ꯑꯃꯨꯛꯁꯨ ꯀꯔꯤ ꯎꯝ ꯑꯧ ꯂꯩꯌꯦ ꯂꯩꯕꯗꯤ ꯃꯄꯥꯟ ꯀꯣꯠꯄꯤ ꯀꯣꯠꯇꯕꯤꯀꯣ ꯃꯄꯥꯟ ꯀꯣꯠꯇꯕꯤ ꯁꯨꯠꯁꯨ ꯌꯥꯝ ꯁꯦꯠꯂꯦ ꯑꯗꯒꯤ ꯀꯩꯅꯣꯗꯁꯨ ꯑꯩꯈꯣꯏꯒꯤ ꯎꯝ ꯀꯩꯅꯣ ꯑꯁꯨꯡꯕ ꯀꯩꯅꯣ ꯃꯣꯏ ꯗꯕꯜ ꯗꯕꯜ ꯗꯥꯏꯌꯤꯡꯗꯔꯥ ꯀꯩꯅꯣ ꯑꯁꯨꯡꯕ ꯌꯥꯝ ꯊꯣꯛꯇꯥꯏꯅꯦ ꯁꯨꯠ ꯁꯨꯠꯀ ꯑꯗꯨ ꯁꯥꯅꯕꯔꯣ ꯅꯣꯏ ꯑꯗꯥꯏꯗ ꯑꯣ ꯃꯃꯟ ꯑꯗꯨꯗ ꯑꯍꯟꯁꯤꯡꯁꯤꯗꯤ ꯗꯕꯜ ꯗꯥꯏꯌꯤꯡ ꯑꯍꯜ ꯍꯥꯏꯕꯗꯤ ꯈꯔ ꯈꯔ ꯀꯩꯅꯣ ꯇꯧꯕꯗꯨꯗꯤ ꯂꯩꯀꯥꯏꯒꯤ ꯍꯥꯏꯇꯔꯦ ꯃꯣꯏꯁꯤ ꯗꯕꯜ ꯗꯥꯏꯌꯤꯡ ꯍꯧꯖꯤꯛ ꯁꯨꯠ ꯁꯨꯠ ꯃꯌꯥꯝ ꯁꯨꯠ ꯇꯧꯕꯗꯣꯀꯣ ꯀꯥꯂꯦꯟꯗꯒꯁꯨ ꯑꯗꯨ ꯌꯥꯝ ꯅꯨꯡꯉꯥꯏꯗꯥꯏꯅꯦ ꯑꯗꯨꯒꯨꯝꯕ ꯑꯃꯃꯝ ꯂꯩꯕꯤꯔꯁꯤꯔꯥ ꯈꯪꯗꯦꯅꯦ ꯃꯣꯏꯗꯤ ꯀꯩꯅꯣꯗꯣ ꯑꯁꯨꯡꯕꯗꯣ ꯃꯣꯏꯗꯤ ꯌꯥꯝ ꯄꯥꯝꯖꯩꯃꯤ ꯍꯥꯏꯕꯗꯤ ꯀꯥꯂꯦꯟꯗ ꯁꯦꯠꯄꯗ ꯃꯣꯏ ꯑꯁꯨꯡꯕꯗꯣ ꯈꯤꯇꯪ ꯃꯆꯨ ꯋꯥꯎꯔꯞ ꯇꯧꯕꯗꯀꯣ ꯑꯗꯨꯝ ꯍꯥꯏꯅ ꯑꯗꯨꯒꯨꯝꯕꯗ ꯍꯣꯏ ꯑꯉꯥꯡꯅ ꯑꯧ ꯍꯣꯏ ꯌꯥꯏ ꯑꯗꯨꯗꯣ ꯑꯗꯒꯤꯗꯤ ꯀꯩꯅꯣꯗꯨꯅ ꯅꯤꯡꯉꯣꯜ ꯗꯥꯏꯔꯦꯛ ꯑꯩꯈꯣꯏꯅ ꯀꯩꯅꯣ ꯇꯧꯔꯤꯗꯨꯅ ꯌꯨꯝꯒꯤꯁꯤꯡꯗꯨꯅ ꯃꯨꯀꯥꯔꯥ ꯅꯠꯇ꯭ꯔꯒ ꯎꯝ ꯔꯥꯅꯤ ꯃꯇꯦꯛꯀ ꯃꯄꯥꯟ ꯅꯥꯏꯕꯒ ꯇꯧꯒꯗ꯭ꯔꯥ ꯑꯗꯨꯒꯨꯝꯕ ꯂꯣꯏ ꯆꯠꯅꯔꯕꯅꯤꯅꯀꯣ ꯃꯩꯇꯩꯒꯤ ꯑꯩꯈꯣꯏꯒꯤ ꯏꯌꯣꯡꯒꯤ ꯐꯤ ꯇꯧꯔꯣ ꯇꯧꯔꯣꯅ ꯃꯌꯥꯝꯁꯨ ꯍꯥꯏꯅꯔꯦꯀꯣ ꯑꯗ ꯑꯩꯈꯣꯏꯒꯤꯁꯨ ꯑꯗꯨꯃꯥꯏꯅ ꯕꯥꯇꯣꯟꯗꯨ ꯆꯠꯇ꯭ꯔꯤꯌꯦ ꯃꯥꯁꯨ ꯊꯕꯛ ꯆꯤꯜꯂꯤ ꯆꯤꯜꯂꯤꯅ ꯑꯗꯨꯝ ꯂꯩꯔꯦ ꯕꯥꯇꯣꯟꯗꯨ ꯆꯠꯂꯨꯔꯣ ꯍꯥꯏꯕꯅꯦ ꯑꯩꯁꯨ ꯅꯨꯃꯤꯠꯁꯦ ꯈꯤꯇꯪꯁꯨ ꯋꯥꯠꯂꯤꯕꯅꯤꯅ ꯋꯥꯠꯄ ꯍꯥꯏꯁꯦ ꯀꯨꯏꯕꯨꯗꯤ ꯀꯨꯏꯔꯛꯇ꯭ꯔꯦ ꯑꯗꯨ ꯅꯨꯃꯤꯠ ꯑꯐꯕ ꯌꯦꯡꯂꯒ ꯆꯠꯍꯜꯂꯒꯦ ꯇꯧꯅꯦ ꯅꯣꯏꯗꯤ ꯆꯠꯂꯨꯔꯕꯣ ꯑꯣ ꯑꯥ ꯑꯗꯨ ꯈꯪꯗꯦ ꯍꯪꯂꯒ ꯌꯦꯡꯇꯔꯦꯗꯅꯀꯣ ꯅꯪ ꯀꯔꯤ ꯂꯩꯎ ꯍꯥꯏꯅꯣ ꯑꯗ ꯀꯔꯤ ꯀꯃꯥꯏꯅ ꯃꯆꯨ ꯑꯗꯨꯒꯨꯝꯕ ꯐꯅꯦꯛ ꯑꯗꯨ ꯍꯥꯟꯅꯕꯨꯗꯤ ꯑꯩꯈꯣꯏꯒꯤꯗꯤ ꯑꯗꯨꯒꯨꯝꯕꯗꯨ ꯑꯗꯨꯝ ꯄꯥꯝꯃꯤ ꯍꯥꯏꯌꯦꯕꯀꯣ ꯑꯗꯨ ꯐꯅꯦꯛ ꯅꯨꯡꯅꯦꯛ ꯃꯄꯥꯟ ꯅꯥꯏꯕꯕꯨ ꯑꯣꯏꯔꯦ ꯃꯨꯀꯥꯕꯨ ꯑꯣꯏꯔꯦ ꯐꯤꯌꯣꯡ ꯑꯗꯨꯒꯨꯝꯕꯗ ꯑꯣꯏꯅ ꯄꯥꯝꯃꯦꯅꯗꯤ ꯍꯥꯏ ꯍꯥꯏꯔꯛꯈ꯭ꯔꯕꯅꯦꯕ ꯑꯗꯣ ꯃꯆꯨꯗꯪ ꯉꯥꯏꯔꯦ ꯃꯆꯨꯗꯪ ꯉꯥꯏꯔꯦꯗꯤ ꯑꯣ ꯉꯥ ꯑꯣꯏꯅ ꯑꯣ ꯑꯧ ꯍꯣꯏ ꯃꯌꯥꯝ ꯕꯥꯃꯣꯟꯅꯒ ꯊꯣꯡꯗꯣꯏꯔꯣ ꯅꯣꯏꯒꯤ ꯑꯧ ꯑꯗꯨꯅꯦ ꯑꯧ ꯑꯗꯨꯃꯥꯏꯅ ꯊꯣꯡꯂꯒ ꯆꯥꯕꯗꯨꯅ ꯐꯩ ꯑꯩꯈꯣꯏꯅ ꯊꯣꯡꯕ ꯍꯥꯏꯁꯦ ꯍꯥꯎꯇꯦꯗꯅꯀꯣ ꯑꯩꯈꯣꯏꯁꯨ ꯑꯃꯨꯛ ꯆꯠꯅꯤꯡꯒꯅꯤ ꯆꯠꯅꯕ ꯑꯃꯨꯛ ꯀꯦꯔꯤꯉꯩ ꯑꯗꯒꯤ ꯀꯣꯏꯆꯦꯜ ꯆꯦꯜꯂ ꯊꯣꯡꯕꯗꯨ ꯍꯥꯎꯕ ꯍꯧꯅꯗꯦꯕꯀꯣ ꯕꯥꯃꯣꯟꯅ ꯊꯣꯡꯕ ꯍꯥꯏꯗꯨ ꯑꯩꯈꯣꯏꯗꯨ ꯕꯥꯃꯣꯟꯗꯣ ꯍꯥꯏꯄꯣꯇ꯭ꯔꯤ ꯑꯩꯈꯣꯏꯁꯨ ꯋꯥꯗꯣ ꯈꯟꯕꯗꯣ ꯃꯇꯝꯗꯨ ꯁꯪꯗ꯭ꯔꯤꯕꯅꯤꯅꯀꯣ ꯑꯩꯈꯣꯏꯁꯨ ꯕꯥꯃꯣꯟꯗꯨ ꯑꯩ ꯍꯣꯔꯦꯟꯗꯤ ꯈꯟꯅꯔꯒꯦ ꯍꯣꯔꯦꯟ ꯃꯥ ꯍꯜꯂꯛꯂꯒꯀꯣ ꯑꯩꯈꯣꯏꯁꯨ ꯕꯥꯃꯣꯟꯗꯨꯁꯨ ꯉꯟꯇꯥ ꯍꯥꯏꯍꯧꯗꯗꯤ ꯐꯪꯑꯣꯏꯗꯣꯏꯅꯤ ꯍꯣꯏ ꯆꯥꯕꯗꯤ ꯎꯝ ꯑꯗꯣ ꯕꯖꯥꯔ ꯆꯠꯄꯗꯣ ꯕꯖꯥꯔ ꯆꯠꯄꯗꯣ ꯅꯣꯡꯃ ꯑꯃ ꯍꯦꯛ ꯍꯥꯏꯅꯔꯁꯤꯀꯣ ꯑꯧ ꯍꯣꯏ